ꯀꯛꯆꯤꯡ ꯖꯤꯂꯥꯗ ꯅꯍꯥꯜꯋꯥꯏ ꯃꯃꯥꯡꯉꯩꯗ ꯌꯣꯠ ꯐꯪꯉꯝꯃꯤ ꯍꯥꯏꯅ ꯇꯥꯏ ꯄꯣꯊꯣꯛ ꯑꯣꯏꯅ ꯌꯥꯝ ꯐꯖꯅ ꯃꯔꯥꯡ ꯀꯥꯏꯅ ꯐꯪꯉꯝꯃꯤ ꯍꯥꯏ ꯑꯗꯨꯕꯨ ꯌꯣꯠꯁꯤ ꯌꯣꯠꯀꯤ ꯄꯣꯊꯣꯛ ꯑꯁꯤ ꯍꯧꯖꯤꯛꯀꯥꯟꯗꯤ ꯃꯔꯥꯡ ꯀꯥꯏꯅ ꯐꯪꯈꯤꯗ꯭ꯔꯦ ꯑꯗꯨꯏꯗꯨꯒ ꯍꯧꯖꯤꯛ ꯍꯧꯖꯤꯛꯁꯤ ꯏꯁꯤꯡꯒꯨꯝꯕ ꯑꯩꯈꯣꯏ ꯏꯁꯤꯡ ꯐꯪꯐꯝ ꯍꯥꯏꯔꯒ ꯏꯁꯤꯡꯒꯨꯝꯕꯁꯤ ꯋꯥꯇꯔ ꯁꯄ꯭ꯂꯥꯏꯒꯤꯗꯤ ꯏꯁꯤꯡ ꯑꯗꯨꯝ ꯄꯤ ꯇꯧꯕꯇꯕꯨ ꯑꯩꯈꯣꯏꯒꯤ ꯇꯨꯔꯦꯜꯒꯨꯝꯕ ꯀꯩꯀꯩ ꯏꯁꯤꯡ ꯂꯩꯔꯤꯕ ꯃꯈꯩꯁꯤ ꯃꯣꯠꯁꯤꯜꯂꯛꯄꯅ ꯃꯔꯝ ꯑꯣꯏꯔꯒ ꯄꯣꯂꯨꯁꯟ ꯍꯧꯖꯤꯛ ꯎ ꯋꯥ ꯌꯥꯟꯊꯠꯄꯅ ꯃꯔꯝ ꯑꯣꯏꯔꯒ ꯏꯁꯤꯡꯁꯤ ꯌꯥꯝ ꯐꯪꯉꯛꯇꯕ ꯐꯪꯉꯤꯕ ꯈꯔꯗꯨꯁꯨ ꯌꯥꯝ ꯂꯨꯅ ꯐꯪꯕ ꯉꯝꯗꯕ ꯁꯨꯃꯥꯏꯅ ꯈꯨꯗꯣꯡꯆꯥꯗꯕ ꯃꯌꯥꯝ ꯑꯃ ꯃꯥꯌꯣꯛꯅꯩ ꯑꯗꯨꯏꯗꯨꯒ ꯑꯩꯈꯣꯏꯒꯤ ꯄ꯭ꯂꯥꯁꯇꯤꯛ ꯋꯦꯁ ꯑꯗꯒꯤ ꯂꯩꯔꯤꯕ ꯐꯠꯇ ꯍꯥꯎꯗꯤ ꯂꯩꯔꯤꯕ ꯃꯈꯩꯁꯤꯗꯤ ꯑꯩꯈꯣꯏ ꯃꯤꯅꯤꯁꯤꯄꯥꯂꯤꯇꯤꯅ ꯐꯖꯅ ꯃꯐꯝ ꯆꯥꯅ ꯈꯣꯡꯒꯠꯂꯒ ꯃꯐꯝ ꯆꯥꯅ ꯍꯨꯟꯗꯣꯛꯄꯒ ꯌꯥꯝ ꯆꯦꯛꯁꯤꯟꯅ ꯍꯣꯠꯅꯔꯤ